ꯇꯣꯏꯟꯇꯤ ꯐꯁ ꯅꯕꯦꯝꯕꯔ ꯇꯣꯏꯟꯇꯤ ꯇꯣꯏꯟꯇꯤ ꯊ꯭ꯔꯤ ꯇꯣꯏꯟꯇꯤ ꯁꯀꯦꯟ ꯅꯕꯦꯝꯕꯔ ꯇꯣꯏꯟꯇꯤ ꯇꯣꯏꯟꯇꯤ ꯊ꯭ꯔꯤ ꯇꯣꯏꯟꯇꯤ ꯊꯔꯠ ꯅꯕꯦꯝꯕꯔ ꯇꯣꯏꯟꯇꯤ ꯇꯣꯏꯟꯇꯤ ꯊ꯭ꯔꯤ ꯇꯣꯏꯟꯇꯤ ꯐꯣꯔꯠ ꯅꯕꯦꯝꯕꯔ ꯇꯣꯏꯟꯇꯤ ꯇꯣꯏꯟꯇꯤ ꯊ꯭ꯔꯤ ꯇꯣꯏꯟꯇꯤ ꯐꯤꯐ ꯅꯕꯦꯝꯕꯔ ꯇꯣꯏꯟꯇꯤ ꯇꯣꯏꯟꯇꯤ ꯊ꯭ꯔꯤ